ꯑꯩ ꯏꯁꯩ ꯇꯥꯕꯗꯤ ꯌꯥꯝꯅ ꯄꯥꯝꯏ ꯑꯗꯨꯒ ꯑꯩꯅ ꯏꯁꯩ ꯑꯩ ꯏꯁꯩ ꯂꯥꯏꯛ ꯐꯦꯕꯔꯥꯏꯠ ꯁꯤꯡꯒꯔꯁꯦ ꯆꯥꯟ ꯅꯤꯡꯊꯧꯅꯦꯕ ꯑꯗꯨꯒ ꯂꯥꯏꯛ ꯑꯩ ꯏꯁꯩ ꯇꯥꯕꯒꯤ ꯃꯔꯝꯁꯤꯅ ꯂꯥꯏꯛ ꯁꯥꯎꯕ ꯀꯥꯟꯗꯁꯨ ꯏꯁꯩꯅ ꯑꯗꯨꯝ ꯄꯣꯊꯥꯕꯁꯨ ꯐꯪꯉꯦ ꯃꯥꯏꯟ ꯔꯤꯐ꯭ꯔꯦꯁꯁꯨ ꯄꯤꯌꯦ ꯍꯛꯆꯥꯡ ꯄꯣꯊꯥꯕ ꯌꯥꯝꯅ ꯅꯨꯡꯉꯥꯏ ꯀꯣꯏꯕ ꯀꯥꯟꯗꯁꯨ ꯅꯨꯡꯉꯥꯏ ꯏꯟꯖꯣꯏꯃꯦꯟ ꯇꯧꯕ ꯀꯥꯟꯗꯁꯨ ꯏꯁꯩꯅ ꯏꯟꯖꯣꯏꯃꯦꯟ ꯇꯧꯕ ꯃꯤꯅꯦ ꯄꯨꯟꯅ ꯏꯟꯖꯣꯏ ꯇꯧꯔꯗꯤ ꯍꯦꯟꯅ ꯍꯔꯥꯎꯕꯁꯨ ꯐꯪꯉꯦ